ꯁꯤꯕꯨ ꯍꯣꯇꯦꯜ ꯁꯤꯝꯂꯥꯗꯣ ꯅꯠꯇꯕ꯭ꯔꯣ ꯑꯩ ꯇꯧꯔꯛꯏꯁꯦ ꯃꯌꯥꯡꯂꯥꯡꯕꯝ ꯄ꯭ꯔꯤꯌꯣꯗꯥꯅꯦꯕꯀꯣ ꯑꯩ ꯀꯩꯅꯣꯝꯇ ꯍꯥꯏꯖꯒꯦ ꯉꯁꯤꯁꯦ ꯑꯩꯒꯤ ꯌꯥꯝ ꯍꯣꯏ ꯏꯁ꯭ꯄꯦꯁꯤꯌꯦꯜꯕꯨꯗꯤ ꯑꯣꯏꯗꯦ ꯑꯣꯏꯗꯕ ꯇꯥꯔꯒꯁꯨ ꯑꯗꯨꯝ ꯃꯔꯨꯗꯤ ꯑꯣꯏ ꯈꯟꯂꯦ ꯑꯩ ꯋꯥꯈꯜꯗ ꯑꯗꯣ ꯑꯩꯅ ꯁꯣꯝ ꯅꯥꯀꯜꯗ ꯁꯣꯝꯒꯤ ꯍꯣꯇꯦꯜꯗ ꯑꯩꯅ ꯑꯣꯗꯦꯔ ꯇꯧꯒꯩꯁꯦ ꯑꯩ ꯀꯦꯛꯅꯦ ꯑꯗꯨꯗꯩ ꯑꯆꯥꯄꯣꯠ ꯈꯔꯒ ꯑꯣꯔꯗꯔ ꯇꯧꯈꯤꯕꯅꯦꯀꯣ ꯑꯗꯣ ꯍꯣꯏ ꯅꯣꯡꯒ ꯇꯥꯕ ꯀꯩꯒꯥꯕꯨꯗꯤ ꯈꯪꯗ꯭ꯔꯦ ꯑꯗꯨ ꯄꯣꯔꯛꯄ ꯃꯇꯝꯗ ꯈꯤꯇꯪ ꯆꯦꯛꯁꯤꯟꯅ ꯄꯨꯔꯛꯇꯕ ꯃꯥꯟꯂꯦꯕ ꯑꯩꯒꯤ ꯀꯦꯛꯇꯨ ꯈꯤꯇꯪ ꯀꯥꯏꯌꯦꯕ ꯑꯗꯨꯒꯤ ꯑꯩꯅ ꯈꯤꯇꯪ ꯅꯨꯡꯉꯥꯏꯇꯕꯒꯤ ꯐꯣꯟꯁꯦ ꯇꯧꯖꯔꯛꯄꯅꯦꯕꯀꯣ ꯑꯗꯣ ꯌꯥꯝ ꯍꯥꯏꯕꯗꯤ ꯃꯔꯨ ꯑꯣꯏꯕ ꯅꯨꯃꯤꯠ ꯑꯩ ꯏꯁꯄꯦꯁꯤꯌꯦꯜ ꯅꯨꯃꯤꯠꯃꯛꯇ ꯑꯣꯏꯔꯝꯕ ꯇꯥꯔꯗꯤ ꯀꯦꯛ ꯀꯥꯏꯕꯁꯤꯁꯨ ꯑꯩ ꯈꯤꯇꯪꯗꯤ ꯁꯥꯎꯅꯤꯡꯅꯦꯕ ꯍꯣꯏ ꯍꯧꯖꯤꯛꯄꯨꯗꯤ ꯀꯥ ꯍꯦꯟꯅꯕꯨꯗꯤ ꯍꯥꯏꯗꯤ ꯑꯩꯒꯤ ꯌꯥꯝ ꯃꯔꯨ ꯑꯣꯏꯕ ꯅꯨꯃꯤꯠ ꯅꯠꯇꯕꯅꯤꯅ ꯑꯩ ꯀꯥ ꯍꯦꯟꯅꯗꯤ ꯁꯥꯎꯅꯤꯡꯕꯗꯤ ꯑꯣꯏꯗꯦ ꯑꯗꯨ ꯑꯣꯏꯔꯁꯨ ꯉꯁꯤ ꯁꯨꯃꯥꯏꯅ ꯇꯧꯔꯤꯁꯤ ꯑꯁꯤ ꯃꯇꯨꯡ ꯃꯇꯨꯡꯗ ꯑꯣꯏꯕ ꯇꯥꯔꯥꯁꯨ ꯑꯩꯒꯤꯗ ꯈꯛꯇ ꯊꯣꯛꯍꯅꯤꯡꯗꯦꯕ ꯃꯤꯗꯁꯨ ꯉꯥꯏꯔꯦ ꯊꯣꯛꯄ ꯈꯣꯠꯄꯗꯨ ꯇꯧꯍꯟꯅꯤꯡꯗꯦ ꯁꯨꯝꯕ ꯊꯕꯛꯁꯤꯗꯤ ꯍꯥꯏꯕꯗꯤ ꯃꯌꯥꯝꯒꯤ ꯊꯕꯛ ꯇꯧꯔꯤꯕꯅꯤꯅ ꯃꯇꯨꯡꯗꯁꯨ ꯀꯁꯇꯃꯔꯁꯦ ꯑꯁꯨꯃꯥꯏꯅ ꯇꯧꯔꯛꯄ ꯇꯥꯔꯥꯗꯤ ꯌꯥꯝ ꯋꯥꯠꯂꯛꯀꯅꯦꯕ ꯑꯩꯗꯤ ꯌꯥꯝ ꯐꯖꯅ ꯍꯥꯏꯇꯥꯔꯦ ꯌꯥꯝ ꯊꯥꯖꯅ ꯇꯧꯔꯨꯕꯅꯤ ꯑꯗꯨ ꯅꯣꯏꯅ ꯇꯧꯔꯛꯏꯁꯤꯗꯤ ꯑꯩꯅ ꯈꯜꯂꯝꯕꯁꯤꯒ ꯌꯥꯝ ꯊꯤꯟ ꯑꯣꯟꯅꯈꯔꯦ ꯍꯥꯏꯕꯗꯤ ꯑꯩꯒꯤ ꯇꯧꯔꯛꯏꯕ ꯗꯦꯀꯣꯔꯦꯁꯟꯁꯨ ꯈꯤꯇꯪꯁꯨ ꯑꯥ ꯋꯥꯠꯂꯤ ꯑꯩꯅ ꯍꯥꯏꯔꯝꯕ ꯈꯨꯇꯧꯗꯨꯁꯨ ꯈꯤꯇꯪꯗꯤ ꯇꯧꯔꯛꯇꯦ ꯈꯤꯇꯪꯗꯨ ꯋꯥꯠꯂꯦ ꯑꯗꯨꯒ ꯄꯨꯔꯛꯄ ꯃꯇꯝꯗꯁꯨ ꯈꯤꯇꯪ ꯀꯥꯏꯔꯒ ꯄꯨꯔꯛꯄꯁꯤ ꯍꯥꯏꯕꯗꯤ ꯈꯤꯇꯪ ꯅꯨꯡꯉꯥꯏꯇꯕꯗꯤ ꯐꯥꯎꯏꯕ ꯑꯗꯨꯒꯤ ꯑꯩꯅ ꯁꯣꯝ ꯅꯥꯀꯟꯗ ꯐꯣꯟ ꯇꯧꯔꯛꯄꯅꯦ ꯑꯗꯨ ꯍꯥꯏꯒꯦ ꯑꯩꯁꯦ ꯐꯣꯟ ꯇꯧꯔꯛꯄꯅꯤ ꯁꯣꯝꯗ